ꯂꯣꯟꯕ ꯍꯥꯏꯕꯁꯤꯗ ꯃꯈꯜ ꯑꯍꯨꯝ ꯃꯔꯤ ꯂꯩ ꯃꯔꯝꯗꯤ ꯐꯨꯔꯤꯠ ꯂꯣꯟꯕ ꯑꯩꯈꯣꯏꯒꯤ ꯅꯤꯡꯊꯝ ꯊꯥꯒꯤ ꯃꯇꯝꯗ ꯂꯤꯠꯅꯅꯕ ꯖꯔꯁꯤ ꯅꯨꯄꯤꯒꯤ ꯖꯔꯁꯤ ꯅꯨꯄꯥꯒꯤ ꯖꯔꯁꯤ ꯍꯥꯞ ꯑꯦꯟ ꯗ ꯐꯨꯜꯁꯤꯒꯨꯝꯕ ꯑꯉꯥꯡꯒꯤ ꯏꯁꯀ꯭ꯔꯠꯀꯨꯝꯕꯒꯤ ꯐ꯭ꯔꯣꯛꯀꯨꯝꯕꯒꯤ ꯁꯤꯒꯨꯝꯕꯁꯤꯁꯨ ꯂꯣꯟꯕ ꯑꯩꯈꯣꯏꯒꯤ ꯀꯇꯥ ꯇꯧꯔꯒ ꯈꯨꯠꯅ ꯂꯣꯟꯕ ꯑꯁꯤꯁꯨ ꯌꯥꯝꯅ ꯆꯠꯅꯩ ꯌꯥꯝꯅ ꯐꯖ ꯐꯖꯕ ꯗꯤꯖꯥꯏꯟꯗ ꯄꯨꯊꯣꯛꯅꯔꯒ ꯂꯣꯅꯅꯩ ꯑꯗꯒꯤ ꯐꯨꯔꯤꯠ ꯇꯨꯕ ꯐꯨꯔꯤꯠ ꯇꯨꯕ ꯑꯩꯈꯣꯏꯒꯤ ꯃꯦꯆꯤꯟꯗ ꯇꯧꯔꯒ ꯇꯨꯕꯁꯦ ꯁꯤꯁꯤꯁꯨ ꯁꯤꯁꯨ ꯌꯥꯝꯅ ꯑꯩꯈꯣꯏꯒꯤ ꯅꯨꯄꯤꯁꯨ ꯇꯨꯅꯩ ꯅꯤꯄꯥꯁꯨ ꯇꯨꯅꯩ ꯅꯨꯄꯤꯁꯨ ꯃꯥꯁꯇꯔ ꯐꯤ ꯀꯛꯄ ꯍꯩꯕ ꯑꯗꯒꯤꯗꯤ ꯇꯨꯕ ꯍꯩꯕ ꯑꯗꯨꯒꯨꯝꯕ ꯌꯥꯝꯅ ꯂꯩ ꯃꯈꯣꯏ ꯑꯁꯤꯁꯨ ꯑꯩꯈꯣꯏꯒꯤ ꯁꯦꯟꯗꯥꯟ ꯂꯝꯕꯤꯗ ꯌꯥꯝꯅ ꯀꯥꯟꯅꯕ ꯃꯤꯑꯣꯏꯕꯒꯤ ꯄꯨꯟꯁꯤꯗ ꯆꯥꯎꯈꯠꯄ ꯌꯥꯕ ꯑꯗꯨꯒꯨꯝꯕ ꯑꯩꯈꯣꯏꯒꯤ ꯂꯝꯕꯤꯅꯤ ꯍꯥꯏꯗꯅ ꯑꯩꯅ ꯈꯟꯖꯩ